ꯍꯂꯣ ꯁꯤꯁꯦ ꯀꯩꯅꯣ ꯑꯣꯏꯗꯣꯏꯔꯥ ꯑꯃ ꯇꯝꯐꯥꯁꯅꯥ ꯁꯥꯏꯀꯜ ꯌꯣꯟꯕꯗꯣ ꯑꯣꯏꯗꯣꯏꯔꯥ ꯑꯣ ꯁꯥꯏꯀꯜ ꯑꯃꯇ ꯌꯦꯡꯒꯦ ꯇꯧꯕꯅꯤ ꯁꯥꯏꯀꯜꯁꯦ ꯀꯌꯥ ꯀꯌꯥꯃꯨꯛ ꯄꯤꯕ ꯁꯥꯏꯀꯜ ꯂꯩꯒꯦ ꯑꯩꯗꯤ ꯁꯨꯝ ꯌꯥꯝ ꯇꯥꯡꯕ ꯅꯠꯇꯕ ꯑꯍꯣꯡꯕ ꯑꯝꯇ ꯂꯩꯒꯦ ꯇꯧꯕꯅꯦꯕ ꯑꯗꯨ ꯀꯌꯥꯝ ꯀꯌꯥ ꯀꯌꯥ ꯄꯤꯕ ꯂꯩꯔꯤꯅꯣ ꯑꯍꯣꯡꯕꯗ ꯌꯥꯝ ꯄꯤꯕꯗꯤ ꯂꯩꯔꯣꯏ ꯈꯔ ꯍꯣꯡꯕ ꯑꯃ ꯂꯩꯒꯦ ꯇꯧꯕꯅꯦ ꯑꯗꯣ ꯈ꯭ꯋꯥꯏꯗꯒꯤ ꯇꯥꯡꯕꯗꯅ ꯀꯌꯥꯅꯣ ꯒ꯭ꯌꯥꯔ ꯌꯥꯎꯕꯤꯗ ꯑꯣꯏꯗꯣꯏꯕ ꯑꯣ ꯑꯗꯨꯗꯤ ꯁꯤ ꯗꯨꯀꯥꯟꯁꯦ ꯄꯨꯡ ꯀꯌꯥꯗꯒꯤꯅ ꯀꯌꯥꯕꯨꯛ ꯍꯥꯡꯒꯦ ꯑꯣ ꯁꯟꯗꯦ ꯁꯟꯗꯦꯁꯤ ꯑꯗꯨꯝ ꯍꯥꯡꯕ꯭ꯔꯥ ꯑꯇꯩ ꯑꯗꯨꯝ ꯅꯨꯡꯇꯤꯒꯤ ꯑꯗꯨꯝ ꯍꯥꯡꯗꯣꯏꯔꯣ ꯎꯝ ꯁꯤ ꯗꯨꯀꯥꯟ ꯃꯐꯝꯁꯦ ꯀꯥꯏ ꯖꯒꯥꯗ ꯑꯣꯏꯗꯣꯏꯅꯣ ꯎꯝ ꯄꯧꯅꯥ ꯕꯖꯥꯔ ꯑꯗꯨꯗꯤ ꯑꯩ ꯑꯗꯨꯝ ꯈꯔ ꯂꯩꯔ ꯂꯥꯛꯆꯔꯒꯦ ꯑꯗꯨꯗꯨꯒ ꯑꯄꯥꯝꯕꯗꯣ ꯂꯩꯔꯨꯔꯒꯦ ꯑꯗꯣ ꯀꯩꯅꯣ ꯁꯥꯏꯀꯟꯁꯦ ꯗꯤꯁꯀꯥꯎꯟꯒꯨꯝꯕꯁꯨ ꯂꯩꯕ꯭ꯔꯣ ꯂꯩꯕ ꯃꯇꯝꯗ ꯗꯤꯁꯀꯥꯎꯟꯁꯦ ꯀꯃꯥꯏꯅ ꯀꯃꯥꯏꯅ ꯇꯧꯕꯅꯣ ꯑꯥ ꯗꯤꯁꯀꯥꯎꯟꯁꯦ ꯀꯃꯥꯏꯅ ꯀꯃꯥꯏꯅ ꯇꯧꯕꯅꯣ ꯑꯝꯇ ꯍꯥꯏꯕꯤꯌꯨꯕ ꯄꯩꯁꯥ ꯇꯥꯕꯁꯦ ꯀ꯭ꯌꯥꯝ ꯀ꯭ꯌꯥꯝꯃꯨꯛ ꯇꯥꯒꯦꯕ ꯂꯩꯕ ꯃꯇꯝꯗ ꯑꯣ ꯑꯗꯨ ꯑꯗꯨꯗꯒꯤ ꯍꯦꯟꯅꯗꯤ ꯇꯥꯕꯗꯤ ꯌꯥꯔꯔꯣꯏꯗꯕ ꯑꯗꯣ ꯁꯥꯏꯀꯜꯒꯤ ꯐꯖꯅ ꯑꯗꯨꯝ ꯁꯥꯏꯀꯜꯁꯦ ꯑꯩꯈꯣꯏ ꯀꯔꯤ ꯂꯝꯗꯒꯤ ꯀꯩꯅꯣ ꯄꯨꯕꯤꯔꯛꯄ ꯑꯣꯏꯗꯣꯏ ꯁꯥꯏꯀꯜꯅꯣ ꯑꯣ ꯗꯦꯜꯂꯤꯗꯒꯤ ꯑꯗ ꯑꯗꯨꯝ ꯂꯥꯛꯑꯒ ꯌꯦꯡꯉꯒ ꯑꯗꯨꯝ ꯁꯥꯟꯅꯕ ꯌꯥꯅꯤꯕ ꯎꯝ ꯁꯤ ꯗꯨꯀꯥꯟꯁꯦ ꯀꯌꯥꯝ ꯀꯩꯅꯣ ꯃꯤꯒꯤ ꯀꯩꯅꯣ ꯂꯩꯕꯤꯕ꯭ꯔꯣ ꯁꯨꯝ ꯗꯨꯀꯥꯟ ꯃꯤ ꯀꯌꯥꯃꯨꯛ ꯌꯥꯝꯅ ꯌꯣꯟꯕ ꯌꯥꯎꯕꯤꯕꯅꯣ ꯑꯥ ꯑꯗꯣ ꯁꯥꯏꯀꯜꯁꯦ ꯌꯥꯔꯛꯇꯕ ꯈꯣꯠꯂꯛꯇꯕ ꯃꯇꯝꯗꯗꯤ ꯑꯗꯨꯝ ꯋꯥꯔꯦꯟꯇꯤꯒꯨꯝꯕ ꯂꯩꯕ꯭ꯔꯣ ꯋꯥꯔꯦꯟꯇꯤ ꯆꯍꯤ ꯀꯌꯥ ꯂꯩꯗꯣꯏꯕ ꯑꯗꯨ ꯂꯤꯁꯤꯡ ꯇꯔꯦꯠꯄꯤꯕ ꯁꯥꯏꯀꯜꯑꯅ ꯍꯥꯏꯁꯦ ꯀꯩꯅꯣ ꯑꯣꯏꯔꯛꯇꯣꯏꯔꯣ ꯒ꯭ꯌꯥꯔ ꯌꯥꯎꯕꯤꯗ ꯑꯣꯏꯔꯛꯀꯗꯣꯏꯔꯣ ꯒ꯭ꯌꯥꯔꯗꯤ ꯌꯥꯎꯔꯔꯣꯏꯕ ꯑꯃ ꯒ꯭ꯌꯥꯔ ꯌꯥꯎꯗꯕꯤꯗ ꯑꯗꯨꯝ ꯒ꯭ꯌꯥꯔ ꯒ꯭ꯌꯥꯔꯒꯤ ꯃꯑꯣꯡꯗꯗꯤ ꯑꯣꯏꯔꯒ ꯒ꯭ꯌꯥꯔꯗꯤ ꯂꯧꯊꯣꯛꯀꯗꯣꯏꯕ ꯑꯗꯨꯗꯤ ꯁꯤꯁꯦ ꯗꯤꯂꯤꯕꯔꯤꯒꯨꯝꯕ ꯁꯥꯏꯀꯜꯁꯦ ꯂꯩꯔꯒ ꯗꯤꯂꯤꯕꯔꯤꯒꯨꯝꯕꯗꯤ ꯇꯧꯕ ꯌꯥꯕ꯭ꯔꯥ ꯑꯣ ꯑꯅꯛꯄꯗ ꯇꯧꯕꯁꯦ ꯗꯤꯂꯤꯕꯔꯤꯁꯦ ꯇꯧꯕ ꯃꯇꯝꯗ ꯉꯁꯤ ꯑꯣꯗꯔ ꯇꯧꯔꯒ ꯗꯤꯂꯤꯕꯔꯤ ꯇꯧꯕꯁꯦ ꯅꯨꯃꯤꯠ ꯀꯌꯥꯅꯤꯃꯨꯛ ꯆꯪꯒꯦ ꯑꯣ ꯍꯧꯖꯤꯛ ꯑꯩꯅ ꯄꯥꯝꯝꯤꯕ ꯁꯥꯏꯀꯟꯁꯦ ꯍꯧꯖꯤꯛ ꯍꯧꯖꯤꯛ ꯍꯧꯖꯤꯛ ꯗꯨꯀꯥꯟꯁꯤꯗ ꯂꯩꯇ꯭ꯔꯦꯕꯀꯣ ꯑꯗꯣ ꯑꯇꯣꯞꯞ ꯂꯝꯗꯒꯤ ꯂꯥꯥꯛꯇꯋꯗꯤ ꯂꯩꯔꯒ ꯁꯨꯃꯥꯏꯅ ꯇꯧꯕꯗꯤ ꯑꯗꯨꯝ ꯅꯨꯃꯤꯠ ꯀꯌꯥꯅꯤꯃꯨꯛ ꯐꯧꯕ ꯆꯪꯉꯤ ꯑꯣ ꯑꯣ ꯑꯗꯨꯗꯤ ꯍꯥꯟꯅ ꯑꯩꯈꯣꯏꯅ ꯄ꯭ꯔꯤ ꯕꯨꯀꯤꯡꯁꯨ ꯇꯧꯕ ꯌꯥꯏꯌꯦꯕ ꯑꯗꯣ ꯁꯥꯏꯀꯜꯁꯤꯡꯁꯤꯒꯤ ꯁꯨꯝ ꯗꯤꯖꯥꯏꯟ ꯗꯤꯖꯥꯏꯟ ꯀꯔꯝ ꯗꯤꯖꯥꯏꯟꯅꯣꯗꯣ ꯁꯨꯝ ꯐꯣꯇꯣꯒꯨꯝꯕ ꯍꯥꯏꯐꯦꯠ ꯊꯥꯕꯤꯔꯛꯄ ꯌꯥꯒꯗ꯭ꯔꯥ ꯑꯣ ꯑꯩ ꯋꯥꯆꯞꯇ ꯇꯦꯛꯁ ꯇꯧꯖꯔꯛꯑꯒꯦ ꯁꯤꯒꯤ ꯅꯝꯕꯔꯁꯤꯗꯒꯤ ꯇꯧꯔꯒ ꯑꯗꯨ ꯇꯦꯛꯁꯇꯪ ꯇꯧꯖꯔꯛꯑꯒꯦ ꯑꯗꯨꯗꯨꯒ ꯑꯗꯨꯝ ꯊꯥꯕꯤꯔꯛꯑꯣꯀꯣ ꯑꯧ ꯍꯣꯏ ꯃꯆꯨꯒꯨꯝꯕ ꯁꯨꯝ ꯑꯄꯥꯝꯕ ꯁꯨꯝ ꯃꯆꯨꯒꯨꯝꯕ ꯂꯩꯗꯅ ꯑꯗꯨꯒꯨꯝꯕꯗꯣ ꯌꯦꯡꯒꯦꯅ ꯇꯧꯕꯅꯤ ꯃꯆꯨꯒꯨꯝꯕꯁꯦ ꯀꯔꯝꯕ ꯃꯆꯨ ꯀꯔꯤ ꯀꯔꯤ ꯃꯆꯨꯗꯤ ꯍꯧꯖꯤꯛ ꯑꯗꯨꯝ ꯍꯧꯖꯤꯛ ꯍꯧꯖꯤꯛꯀꯤ ꯑꯣꯏꯅ ꯂꯩꯔꯤ ꯑꯣ ꯑꯗꯨꯗꯤ ꯍꯣꯔꯦꯟ ꯑꯗꯨꯝ ꯊꯥꯕꯤꯔꯛꯑꯣ ꯐꯣꯇꯣꯗꯣ ꯑꯗꯨꯗꯨꯒ ꯈꯟꯂꯒ ꯑꯗꯨꯗꯨꯒ ꯑꯗꯨꯝ ꯄꯧꯅꯥ ꯕꯖꯥꯔ ꯍꯥꯏꯕ ꯅꯠꯇ꯭ꯔꯣ ꯄꯧꯅꯥ ꯕꯖꯥꯔ ꯑꯗꯨꯗ ꯂꯥꯛꯆꯔꯒꯦ ꯑꯗꯨꯗꯨꯒ ꯍꯌꯦꯡꯒꯨꯝꯕ ꯍꯪꯆꯤꯠꯀꯨꯝꯕꯁꯦ ꯂꯥꯛꯆꯔꯒꯦ ꯑꯗꯨꯒ ꯑꯗꯨꯝ ꯑꯄꯥꯝꯕꯗꯣ ꯌꯦꯡꯉꯒꯦ ꯌꯥꯎꯗ꯭ꯔꯒꯅ ꯄ꯭ꯔꯤ ꯕꯨꯀꯤꯡ ꯇꯧꯕꯒꯤꯗꯣ ꯑꯗꯨ ꯇꯧꯖꯔꯒꯦ ꯑꯗꯨ ꯄ꯭ꯔꯤ ꯕꯨꯀꯤꯡ ꯇꯧꯕꯁꯤꯁꯨ ꯃꯇꯝ ꯄꯩꯁꯥꯁꯦ ꯀꯃꯥꯏꯅ ꯇꯧꯕꯅꯣ ꯑꯗꯨꯝ ꯆꯞ ꯃꯥꯟꯅꯔꯛꯀꯗꯣꯏꯔꯥ ꯑꯗꯒꯤ ꯗꯤꯂꯤꯕꯔꯤ ꯇꯧꯔꯒꯅ ꯗꯤꯂꯤꯕꯔꯤ ꯆꯥꯔꯖꯀꯨꯝꯕꯗꯤ ꯂꯧꯕ꯭ꯔꯣ ꯑꯥ ꯑꯣ ꯑꯗꯨꯗꯤ ꯌꯥꯝ ꯅꯨꯡꯉꯥꯏꯖꯔꯦ ꯑꯗꯨꯗꯤ ꯃꯊꯪ ꯍꯌꯦꯡ ꯍꯪꯆꯤꯠꯁꯤꯗ ꯂꯥꯛꯆꯔꯒꯦ ꯑꯗꯨꯗꯤ ꯍꯣꯏ ꯍꯣꯏ